ꯇ꯭ꯔꯦꯀꯤꯡ ꯇ꯭ꯔꯦꯀꯤꯡꯗ ꯅꯣꯡ ꯏꯁꯤꯡ ꯐꯠꯇꯕ ꯐꯤꯕꯝ ꯌꯥꯝ ꯊꯦꯡꯅꯔꯛꯑꯦ ꯍꯥꯏꯕꯗꯤ ꯆꯤꯡ ꯑꯣꯏꯕ ꯑꯗꯒꯤ ꯅꯣꯡ ꯇꯥꯕ ꯇꯥꯏꯃꯤꯡꯁꯨ ꯑꯣꯏꯕꯅꯤꯅ ꯑꯗꯨꯒ ꯍꯟꯗꯛꯀꯤ ꯑꯩꯅ ꯂꯦꯇꯦꯁ ꯔꯤꯁꯦꯟ ꯆꯠꯄꯗ ꯎꯈ꯭ꯔꯨꯜꯗ ꯆꯠꯄ ꯂꯩ ꯁꯤꯔꯣꯏꯒꯤ ꯐꯦꯁꯇꯤꯚꯦꯜꯗ ꯑꯃ ꯆꯠꯄꯗ ꯑꯗꯨꯗꯁꯨ ꯊꯦꯡꯅꯔꯛꯑꯦ ꯑꯗꯨ ꯅꯣꯡ ꯌꯥꯝ ꯇꯥꯏ ꯑꯗꯣ ꯑꯩꯒꯤ ꯏꯁꯥꯒꯤ ꯑꯣꯏꯅꯤ ꯑꯩ ꯇꯦꯟ ꯄꯨꯏ ꯑꯗꯨꯒ ꯀꯩꯅꯣ ꯅꯥꯔꯛꯑꯁꯨ ꯀꯩꯅꯣ ꯇꯧꯅꯕ ꯑꯩꯒꯤ ꯑꯗꯨꯝ ꯇꯦꯕ꯭ꯂꯦꯠ ꯌꯥꯎꯔꯛꯑꯦ ꯑꯦꯟꯇꯤ ꯕꯥꯏꯑꯣꯇꯤꯛ ꯈꯔ ꯌꯥꯎꯔꯛꯑꯦ ꯑꯗꯨꯒ ꯀꯥꯡ ꯆꯤꯛꯇꯅꯕ ꯃꯣꯂꯣꯝ ꯅꯨꯡꯂꯣꯝ ꯀꯩꯅꯣꯁꯨ ꯂꯣꯏ ꯌꯥꯎꯋꯦ ꯑꯗꯨꯅ ꯑꯗꯨꯝ ꯑꯩ ꯁꯄꯣꯔꯠ ꯑꯣꯏꯅꯕ ꯑꯗꯨꯝ ꯄꯨꯏ